ꯍꯜꯂꯣ ꯍꯜꯂꯣ ꯍꯜꯂꯣ ꯀꯔꯤ ꯍꯥꯏꯅꯤꯡꯕ ꯃꯦꯝ ꯎꯝ ꯑꯣ ꯑꯗꯨ ꯀꯔꯝꯕ ꯑꯦꯟꯁꯥꯡ ꯃꯊꯦꯜꯒꯤ ꯃꯔꯝꯗꯅꯣ ꯍꯥꯏꯔꯛꯑꯣ ꯍꯥꯏꯔꯤꯁꯤ ꯍꯥꯏꯕꯤꯔꯛꯑꯣ ꯃꯆꯥꯛ ꯈꯥꯏꯅ ꯍꯥꯏꯖꯔꯛꯀꯦ ꯎꯝ ꯏꯔꯣꯟꯕꯒꯤ ꯑꯣꯏꯅ ꯑꯍꯥꯟꯕ ꯍꯥꯏꯖꯔꯛꯂꯒꯦꯀꯣ ꯏꯔꯣꯟꯕ ꯍꯥꯏꯕꯁꯤ ꯃꯅꯤꯄꯨꯔꯒꯤ ꯑꯣꯏꯅ ꯌꯥꯝꯅ ꯍꯥꯎꯕ ꯆꯤꯟꯖꯥꯛ ꯃꯈꯜ ꯑꯃꯅꯤ ꯏꯔꯣꯟꯕ ꯁꯥ ꯊꯣꯡꯂꯁꯨ ꯉꯥ ꯊꯣꯡꯂꯁꯨ ꯏꯔꯣꯟꯕꯗꯤ ꯑꯗꯨꯝ ꯏꯆꯟꯇ ꯆꯟꯅꯩ ꯏꯔꯣꯟꯕ ꯑꯃ ꯀꯥꯡꯍꯧ ꯑꯃ ꯇꯧꯕꯁꯨ ꯌꯥꯝꯅ ꯍꯥꯎꯏ ꯏꯔꯣꯟꯕꯁꯤ ꯀꯔꯤ ꯀꯔꯤ ꯍꯥꯞꯂꯒ ꯂꯣꯟꯒꯅꯤ ꯍꯥꯏꯕ ꯃꯇꯝꯗ ꯐꯥꯔꯁꯇ ꯃꯦꯟ ꯑꯣꯏꯅ ꯑꯥꯜꯂꯨ ꯍꯥꯞꯄꯤꯔꯣ ꯑꯗꯨꯒ

ꯑꯐꯕ ꯉꯥꯔꯤꯒ ꯎ ꯃꯣꯔꯣꯛ ꯑꯇꯦꯛꯄꯒ ꯂꯣꯟꯕ ꯌꯥꯝ ꯌꯣꯡꯆꯥꯛꯀ ꯑꯥꯜꯂꯨꯒ ꯏꯔꯣꯟꯕꯁꯨ ꯌꯥꯏ ꯑꯗꯨꯒ ꯏꯔꯣꯟꯕꯁꯤ ꯏꯔꯣꯟꯕꯗ ꯆꯅꯝ ꯍꯥꯞꯂꯗꯤ ꯃꯍꯥꯎ ꯋꯥꯠꯂꯤ ꯆꯅꯝ ꯍꯥꯞꯇꯕꯤꯗ ꯇꯤꯜꯍꯧ ꯄꯤꯛꯅ ꯁꯣꯏꯖꯤꯜꯂꯒ ꯎ ꯃꯣꯔꯣꯛꯅꯦ ꯌꯦꯟꯗꯦꯝꯅꯦ ꯑꯥꯜꯂꯨꯅꯦ ꯍꯋꯥꯏ ꯃꯨꯕꯤ ꯑꯇꯦꯛꯄ ꯑꯣꯏꯔꯁꯨ ꯌꯥꯏ ꯂꯐꯨ ꯊꯔꯣ ꯑꯣꯏꯔꯁꯨ ꯌꯥꯏ ꯃꯆꯜ ꯌꯥꯝꯅ ꯌꯥꯝꯈ꯭ꯔꯣ ꯏꯔꯣꯟꯕꯒꯤ ꯃꯆꯜꯁꯤ ꯑꯗꯨꯅ ꯑꯗꯨꯃꯥꯏꯅ ꯇꯧꯔꯒ ꯐꯖꯅ ꯐꯨꯠꯄꯤꯔꯣ ꯐꯨꯠꯄꯤꯔꯒ ꯃꯨꯜꯂꯦ ꯍꯥꯏꯕꯗ ꯐꯖꯅ ꯅꯝꯈꯥꯏꯔꯒ ꯂꯣꯟꯕ ꯑꯗꯨꯒ ꯏꯁꯤꯡ ꯑꯅꯧꯕ ꯏꯁꯤꯡ ꯑꯏꯪꯕ ꯍꯥꯞꯀꯗꯕꯅꯤ ꯃꯁꯥꯒꯤ ꯏꯁꯤꯡ ꯑꯁꯥꯕꯗꯨꯅꯗꯤ ꯈꯤꯇꯪ ꯍꯥꯎꯕ ꯋꯥꯠꯂꯤ ꯍꯥꯏꯅꯩ ꯑꯗꯨ ꯏꯁꯤꯡ ꯑꯏꯪꯕ ꯍꯥꯞꯂꯒ ꯂꯣꯟꯕꯅ ꯃꯍꯥꯎ ꯍꯦꯜꯂꯤ ꯏꯁꯤꯡ ꯑꯁꯥꯕ ꯃꯁꯥꯒꯤ ꯃꯍꯤꯗꯨꯅ ꯑꯗꯨꯝ ꯂꯣꯟꯕꯁꯨ ꯌꯥꯎꯅꯩ ꯑꯗꯨꯒ ꯍꯪꯒꯥꯝ ꯆꯝꯐꯨꯠ ꯐꯨꯠꯄꯅ ꯁꯤꯡꯒ ꯃꯣꯔꯣꯛ ꯃꯇꯦꯛ ꯑꯅꯤꯈꯛ ꯍꯥꯞꯄꯤꯔꯒ ꯑꯗꯨꯝ ꯁꯤꯡ ꯃꯆꯦꯠ ꯑꯃ ꯁꯣꯏꯖꯏꯜꯂꯒ ꯑꯗꯨꯝ ꯊꯨꯝꯒ ꯐꯨꯠꯂꯒ ꯆꯥꯕ ꯍꯪꯒꯥꯝ ꯌꯥꯝꯅ ꯃꯅꯤꯄꯨꯔꯒꯤ ꯑꯣꯏꯅ ꯌꯥꯝꯅ ꯍꯥꯎꯕ ꯑꯦꯟꯁꯥꯡꯅꯤ ꯑꯗꯨꯒ ꯀꯔꯝꯕꯒꯤ ꯍꯪꯕꯤꯅꯤꯡꯂꯤꯅꯣ ꯃꯦꯝꯅ ꯑꯥꯎ ꯑꯦꯅꯤ ꯂꯩꯀꯥꯏ ꯂꯩꯀꯥꯏꯗ ꯑꯗꯨꯝ ꯚꯤꯂꯦꯖꯇꯁꯨ ꯈꯨꯡꯒꯪꯗꯁꯨ ꯑꯗꯒꯤ ꯕꯖꯥꯔꯗꯁꯨ ꯑꯗꯨꯝ ꯐꯪꯒꯅꯤ ꯑꯦꯅꯤ ꯑꯩꯈꯣꯏꯅ ꯂꯩꯕ ꯃꯇꯝꯗ ꯑꯗꯨꯝ ꯐꯪꯒꯅꯤ ꯑꯗꯨꯒ ꯑꯗꯨꯝ ꯂꯩꯔꯒ ꯐꯨꯠꯄ ꯌꯥꯅꯤ ꯍꯣꯏ ꯍꯣꯏ ꯑꯣ ꯐꯔꯦ ꯐꯔꯦ ꯑꯗꯨꯗꯤ